ꯕꯦꯀꯤꯡ ꯇꯤꯞꯁ ꯀꯧꯕ ꯖꯦꯟ ꯁꯦꯒꯜꯅ ꯏꯕ ꯑꯥꯔꯇꯤꯀꯜꯁꯦ ꯋꯥꯟꯆ ꯑꯄꯣꯟ ꯋꯥꯟꯆ ꯑꯄꯣꯟ ꯑ ꯆꯦꯐ ꯗꯣꯠ ꯀꯣꯝ ꯀꯧꯕ ꯋꯦꯞꯁꯥꯏꯠꯇ ꯐꯪꯕ ꯑꯥꯔꯇꯤꯀꯜꯅꯤ

ꯇꯧꯅꯤꯡꯕ ꯃꯤꯁꯤꯡꯒꯤꯗꯃꯛꯇ ꯐꯖꯅ ꯌꯥꯝꯅ ꯂꯥꯏꯅ ꯃꯊꯪ ꯃꯅꯥꯎ ꯅꯥꯏꯅ ꯇꯥꯛꯄꯤꯌꯦ ꯑꯩꯅ ꯕ꯭ꯔꯦꯠ ꯀꯩꯀꯥ ꯁꯥꯕ ꯍꯩꯅꯤꯡꯕꯒꯤ ꯐꯣꯟꯗ ꯊꯤꯔꯨꯕ ꯀꯥꯟꯗ ꯊꯦꯡꯅꯔꯛꯄ ꯑꯥꯔꯇꯤꯀꯜꯅꯦ ꯑꯍꯥꯟ ꯑꯍꯥꯟꯕꯗ ꯌꯥꯝꯅ ꯍꯣꯠꯅꯔꯒ ꯑꯩꯅ ꯊꯤꯗꯣꯛꯄꯗ ꯑꯁꯤꯅ ꯏꯂꯥꯏ ꯂꯥꯏꯌꯦꯅ ꯈꯟꯈꯤꯕꯒꯤ ꯑꯁꯤꯅ ꯑꯩꯒꯤ ꯈ꯭ꯋꯥꯏ ꯄꯥꯝꯖꯕ ꯑꯥꯔꯇꯤꯀꯜꯅꯦ ꯑꯁꯤ ꯃꯔꯝ ꯑꯣꯏꯗꯨꯅ ꯑꯁꯤꯅ ꯃꯔꯝ ꯑꯣꯏꯗꯨꯅ ꯑꯩ ꯈꯔ ꯒ꯭ꯌꯥꯟ ꯇꯥꯕ ꯍꯧꯔꯛꯑꯦ ꯕꯦꯀꯤꯡꯒꯤ ꯃꯔꯝꯗ ꯑꯁꯤꯗ ꯏꯍꯥꯟ ꯍꯥꯟꯅ ꯕꯦꯀꯤꯡꯁꯦ ꯑꯥꯔꯠꯁꯀ ꯁꯥꯏꯟꯁꯀ ꯑꯅꯤꯃꯛꯅꯦ ꯑꯩꯅ ꯍꯥꯏ ꯑꯗꯨꯒ ꯃꯤ ꯂꯣꯏꯃꯛꯅ ꯍꯩꯕ ꯌꯥꯕ ꯄꯣꯠꯅꯦ ꯑꯩꯅ ꯑꯩꯈꯣꯏꯗ ꯍꯩꯍꯟꯅꯤꯡꯕ ꯍꯩꯅꯤꯡꯕ ꯐꯥꯎꯍꯜꯂꯤ ꯑꯥꯔꯇꯤꯀꯜꯁꯦ ꯍꯧꯕꯗ ꯑꯩꯈꯣꯏꯗ ꯑꯩꯈꯣꯏꯅ ꯁꯦꯝ ꯁꯥꯕꯗ ꯆꯪꯒꯗꯕ ꯃꯆꯜꯁꯤꯡꯗꯣ ꯂꯣꯏꯅ ꯐꯖꯅ ꯈꯣꯝꯖꯤꯜꯂꯒ ꯊꯝꯃꯣ ꯑꯅ ꯍꯥꯏ ꯂꯩꯔꯤꯕ ꯃꯆꯜꯁꯤꯡꯗꯣ ꯆꯥꯡ ꯇꯝꯃꯒ ꯐꯖꯅ ꯇꯣꯡꯉꯥꯟ ꯈꯥꯏꯗꯣꯛꯀꯗꯕꯅꯦ ꯍꯥꯏꯕꯗꯨ ꯑꯁꯤ ꯄꯥꯕꯗꯨ ꯑꯁꯤ ꯄꯥꯕꯗꯒꯤ ꯐꯖꯅ ꯈꯪꯕ ꯉꯝꯃꯦ ꯑꯀꯪꯕ ꯃꯆꯟꯒ ꯑꯆꯣꯠꯄ ꯃꯆꯟꯒ ꯇꯣꯡꯉꯥꯟꯅ ꯊꯝꯒꯗꯕꯅꯦ ꯍꯥꯏꯕꯁꯦ ꯃꯔꯨꯅꯦꯅ ꯑꯩꯈꯣꯏꯗ ꯍꯥꯏꯕꯤꯌꯦ ꯑꯁꯤ ꯄꯣꯠ ꯂꯣꯏꯃꯛ ꯇꯣꯠꯁꯤꯟꯕꯁꯦ ꯃꯔꯨꯅꯤ ꯍꯥꯏꯗꯨꯅ ꯑꯁꯤꯒꯤ ꯇꯣꯠꯁꯤꯟꯅꯤꯉꯥꯏ ꯄꯥꯇ꯭ꯔꯗꯣ ꯐꯖꯅ ꯈꯟꯒꯗꯕꯅꯦꯅꯁꯨ ꯑꯩꯈꯣꯏꯗ ꯇꯥꯛꯄꯤꯌꯦ ꯑꯩꯈꯣꯏꯅ ꯒ꯭ꯌꯥꯟ ꯇꯥꯅ ꯊꯕꯛ ꯇꯧꯒꯗꯕꯅꯦ ꯍꯥꯏꯁꯦ ꯑꯩꯈꯣꯏꯗ ꯅꯤꯡꯁꯤꯡꯕꯤꯔꯛꯑꯦ ꯑꯥꯔꯇꯤꯀꯜꯁꯤꯒꯤ ꯂꯥꯏꯟ ꯈꯨꯗꯤꯡꯃꯛꯇ ꯑꯩꯈꯣꯏꯅ ꯁꯤꯖꯤꯟꯅꯔꯤꯕ ꯃꯆꯟꯁꯤꯡꯗꯨꯒꯤ ꯐꯕ ꯐꯠꯇꯕꯒ ꯏꯪꯕ ꯁꯥꯕ ꯂꯣꯏꯃꯛ ꯌꯦꯡꯒꯗꯕꯅꯦ ꯍꯥꯏꯕꯁꯦ ꯌꯥꯝ ꯃꯔꯨꯅꯦꯅ ꯇꯥꯛꯄꯤꯌꯦ ꯑꯩꯈꯣꯏꯅ ꯍꯧꯕꯗ ꯁꯤꯖꯤꯟꯅꯗꯧꯔꯤꯕ ꯑꯣꯚꯟ ꯅꯠꯇ꯭ꯔꯒ ꯑꯇꯣꯞꯄ ꯄꯥꯇ꯭ꯔꯁꯤꯡꯗꯣ ꯑꯗꯨꯒꯤ ꯑꯏꯪ ꯑꯁꯥꯁꯨ ꯌꯦꯡꯕ ꯃꯔꯨꯅꯦ ꯑꯗꯨꯅ ꯑꯁꯤ ꯇꯧꯕ ꯑꯁꯤ ꯇꯧꯕ ꯌꯥꯗꯦꯅ ꯏꯕꯤꯔꯝꯕꯅꯦ ꯃꯈꯣꯏꯅ ꯑꯩꯈꯣꯏꯅ ꯑꯩꯈꯣꯏꯅ ꯑꯩꯈꯣꯏꯒꯤ ꯃꯔꯨ ꯑꯣꯏꯕ ꯃꯆꯟꯁꯤꯡ ꯄꯨꯟꯁꯤꯟ ꯄꯨꯟꯁꯤꯟꯕꯗ ꯆꯦꯛꯁꯤꯟꯒꯗꯕꯅꯦ ꯄꯪꯄꯨꯟ ꯄꯨꯟꯁꯤꯟꯕ ꯌꯥꯗꯦ ꯀꯩꯅꯣ ꯍꯥꯏꯕꯗ ꯑꯩꯈꯣꯏꯅ ꯋꯥꯈꯜ ꯈꯜꯍꯧꯗ꯭ꯔꯗꯤ ꯀꯣꯟꯅ ꯂꯥꯟꯅ ꯊꯣꯛꯂꯛꯄ ꯌꯥꯏ

ꯇꯣꯠꯁꯤꯟꯅꯕꯗ ꯆꯦꯛꯁꯤꯜꯂꯒ ꯑꯩꯈꯣꯏꯅ ꯍꯥꯞꯄ ꯌꯥꯕ ꯂꯣꯏꯃꯛ ꯃꯆꯦꯠ ꯃꯆꯦꯠ ꯇꯧꯔꯒ ꯍꯥꯞꯀꯗꯕꯅꯦ ꯑꯃꯔꯛꯇ ꯃꯌꯥꯝ ꯍꯥꯞꯆꯤꯟꯕ ꯌꯥꯗꯦ ꯈꯤꯇꯪ ꯏꯪꯕ ꯃꯆꯨꯒꯤ ꯄꯥꯇ꯭ꯔ ꯑꯃ ꯁꯤꯖꯤꯟꯅꯔꯒ ꯁꯤꯖꯤꯟꯅꯔꯒ ꯑꯗꯨ ꯑꯗꯨꯗ

ꯆꯦ ꯑꯃ ꯊꯥꯒꯗꯕꯅꯦ ꯑꯩꯈꯣꯏꯅ ꯁꯦꯝ ꯁꯥꯔꯕ ꯇꯣꯠꯂꯕ ꯃꯆꯟꯁꯤꯡꯗꯣ ꯍꯥꯞꯄꯅꯤ

ꯍꯧꯈ꯭ꯔꯅꯤ ꯑꯗꯨꯒ ꯆꯪꯒꯗꯕ ꯃꯇꯝꯗꯨ ꯆꯪꯍꯜꯂꯒ ꯍꯟꯖꯤꯟ ꯍꯟꯖꯤꯟ ꯌꯦꯡꯗꯨꯅ ꯁꯣꯏꯗꯅꯉꯥꯏ ꯑꯗꯨꯝ ꯆꯦꯛꯁꯤꯟꯅꯉꯥꯏ ꯑꯩꯈꯣꯏꯗ ꯇꯥꯛꯄꯤꯌꯦ